ꯑꯩꯅ ꯑꯩꯅ ꯂꯩꯔꯤꯕ ꯈꯨꯡꯒꯪ ꯑꯁꯤꯗꯒꯤ ꯗꯤꯃꯥꯄꯨꯔ ꯍꯥꯏꯔꯤꯕ ꯅꯥꯒꯥꯂꯦꯟꯒꯤ ꯁꯍꯔ ꯑꯃꯗ ꯆꯠꯂꯤ ꯆꯠꯄ ꯃꯇꯝ ꯑꯁꯤꯗ ꯂꯝꯕꯤꯗ ꯅꯣꯡ ꯌꯥꯝꯅ ꯆꯨꯕꯅ ꯃꯔꯝ ꯑꯣꯏꯔꯒ ꯃꯇꯝ ꯈꯔ ꯕꯁ ꯃꯅꯨꯡꯗ ꯄꯟꯊꯕ ꯇꯥꯈꯤ ꯑꯗꯨ ꯂꯝꯕꯤꯗ ꯏꯈꯪ ꯈꯪꯍꯧꯗꯅ ꯆꯤꯡ ꯅꯤꯡꯈꯥꯏꯔꯛꯄꯗꯒꯤ ꯕꯁ ꯑꯁꯤ ꯃꯐꯝ ꯑꯗꯨꯗꯒꯤ ꯍꯦꯟꯅ ꯆꯠꯄ ꯌꯥꯈꯤꯗꯦ ꯑꯗꯨ ꯄꯨꯡ ꯈꯔ ꯉꯥꯏꯔꯕ ꯃꯇꯨꯡꯗ ꯍꯥꯏꯔꯤꯕ ꯃꯐꯝ ꯑꯗꯨꯗꯒꯤ ꯆꯤꯡ ꯃꯊꯛꯇ ꯀꯣꯏꯔꯦ ꯍꯥꯏꯔꯒ ꯏꯁꯥ ꯏꯁꯥꯅ ꯄꯨꯔꯛꯄ ꯄꯣꯠ ꯆꯩꯁꯤꯡ ꯑꯗꯨ ꯄꯨꯔꯒ ꯍꯥꯏꯔꯤꯕ ꯀꯤꯟꯊꯈ꯭ꯔꯤꯕ ꯃꯐꯝ ꯑꯗꯨ ꯂꯥꯟꯊꯣꯛꯂꯒ ꯅꯥꯒꯥꯂꯦꯟꯂꯣꯝꯗꯒꯤ ꯍꯥꯏꯔꯤꯕ ꯇ꯭ꯔꯥꯟꯁꯄꯣꯔꯠ ꯕꯁ ꯂꯥꯛꯈꯤ ꯕꯁ ꯑꯗꯨꯗ ꯇꯣꯡꯉꯦ ꯍꯥꯏꯔꯒ ꯗꯤꯃꯥꯄꯨꯔ ꯑꯃꯛ ꯆꯠꯅꯉꯥꯏ ꯍꯣꯠꯅꯩ ꯑꯩꯈꯣꯏꯅ ꯃꯔꯛꯇ ꯑꯃꯛꯀ ꯅꯣꯡ ꯆꯨꯕꯅ ꯃꯔꯝ ꯑꯣꯏꯔꯒ ꯑꯩꯈꯣꯏ ꯃꯇꯝ ꯈꯔ ꯑꯃꯛꯀ ꯃꯐꯝ ꯑꯗꯨꯗ ꯕꯁ ꯆꯠꯄ ꯌꯥꯗꯗꯨꯅ ꯑꯗꯨꯅ ꯂꯩꯈꯤ ꯑꯗꯨꯒ ꯅꯣꯡ ꯈꯔ ꯐꯔꯛꯂꯕ ꯃꯇꯝꯗ ꯑꯩꯈꯣꯏꯅ ꯃꯊꯪ ꯑꯃꯛꯀ ꯆꯠꯅꯉꯥꯏ ꯑꯃꯛꯀ ꯍꯣꯠꯅꯩ ꯑꯁꯨꯃꯥꯏꯅ ꯄꯨꯡ ꯇꯔꯨꯛꯇ ꯆꯠꯀꯗꯕ ꯂꯝꯕꯤ ꯑꯗꯨ ꯑꯩꯈꯣꯏ ꯄꯨꯡ ꯇꯔꯥꯅꯤꯊꯣꯏ ꯆꯪꯉꯤ ꯍꯥꯏꯔꯤꯕ ꯑꯩꯈꯣꯏ ꯗꯤꯃꯥꯄꯨꯔ ꯍꯥꯏꯔꯤꯕ ꯃꯐꯝ ꯑꯁꯤ ꯌꯧꯔꯦ ꯌꯧꯔꯕ ꯃꯇꯨꯡ ꯑꯗꯨꯗꯁꯨ ꯑꯍꯥꯟꯕ ꯆꯠꯄ ꯑꯣꯏꯕꯅ ꯃꯐꯝ ꯑꯗꯨꯗꯗꯤ ꯃꯅꯤꯄꯨꯔꯤ ꯂꯣꯟ ꯉꯥꯡꯕ ꯊꯣꯏꯅ ꯂꯩꯔꯝꯗ꯭ꯔꯦ ꯑꯩꯈꯣꯏ ꯅꯥꯒꯥꯃꯤ ꯅꯠꯇ꯭ꯔꯒꯅ ꯍꯤꯟꯗꯤ ꯏꯪꯂꯤꯁꯅꯆꯤꯡꯕ ꯉꯥꯡꯕ ꯉꯥꯛꯇ ꯑꯣꯏꯔꯝꯂꯦ ꯑꯗꯨꯅ ꯂꯣꯟ ꯈꯪꯗꯕꯁꯤꯡꯒꯤꯗꯤ ꯑꯋꯥꯕ ꯑꯃ ꯑꯣꯏꯔꯝꯂꯦ ꯑꯗꯨꯅ ꯃꯔꯝ ꯑꯣꯏꯔꯒ ꯑꯩꯅ ꯃꯐꯝ ꯑꯗꯨꯗꯒꯤ ꯈꯔ ꯆꯠꯂꯕ ꯃꯇꯨꯡꯗ ꯃꯅꯤꯄꯨꯔꯤ ꯂꯣꯟ ꯂꯣꯟꯕ ꯃꯤꯑꯣꯏꯁꯤꯡ ꯊꯦꯡꯅꯩ ꯑꯗꯨꯒꯤ ꯃꯇꯨꯡꯗ ꯑꯩꯅ ꯗꯤꯃꯥꯄꯨꯔꯒꯤ ꯃꯔꯝꯗ ꯃꯈꯣꯏꯗ ꯍꯪꯂꯒ ꯗꯤꯃꯥꯄꯨꯔ ꯑꯁꯤꯗ ꯃꯇꯧ ꯀꯔꯝ ꯇꯧꯅ ꯑꯩꯈꯣꯏ ꯂꯩꯒꯗꯒꯦ ꯑꯃꯗꯤ ꯗꯤꯃꯥꯄꯨꯔ ꯀꯗꯥꯏꯗꯒꯤꯅ ꯀꯗꯥꯏ ꯐꯥꯎꯕ ꯑꯩꯈꯣꯏ ꯆꯠꯀꯗꯒꯦ ꯍꯥꯏꯕꯁꯤ ꯉꯁꯤ ꯍꯪꯂꯕ ꯃꯇꯨꯡꯗ ꯑꯩꯈꯣꯏꯅ ꯗꯤꯃꯥꯄꯨꯔꯗ ꯂꯩꯔꯝꯃꯤ ꯑꯗꯨꯒꯤ ꯃꯇꯨꯡꯗ ꯑꯩꯈꯣꯏ ꯃꯐꯝ ꯑꯗꯨ ꯊꯥꯗꯣꯛꯂꯒ ꯃꯅꯤꯄꯨꯔꯗ ꯑꯃꯛꯀ ꯂꯥꯛꯈꯤ ꯌꯥꯔꯕ